ꯎꯝ ꯍꯜꯂꯣ ꯑꯦ ꯄꯥꯎ ꯑꯃ ꯇꯝꯒꯦ ꯇꯧꯅꯦ ꯍꯌꯦꯡ ꯏꯁꯄꯣꯔꯠꯁ ꯌꯦꯡꯕ ꯆꯠꯂꯨꯁꯤꯔꯣ ꯐꯨꯠꯕꯣꯜ ꯇꯣꯔꯅꯥꯃꯦꯟ ꯂꯩꯌꯦ ꯆꯥꯟꯗꯦꯜꯗ ꯅꯪ ꯇꯥꯗꯦ ꯉꯜꯂꯤꯈꯩ ꯌꯥꯏ ꯀꯩꯅꯣ ꯌꯥꯏ ꯌꯥꯏ ꯃꯣꯏ ꯏꯁꯄꯣꯔꯠꯁꯤ ꯃꯣꯏ ꯈꯪꯗꯦꯗ ꯄꯨꯡ ꯀꯌꯥꯗ ꯍꯧꯕ꯭ꯔꯥ ꯅꯪ ꯈꯪꯕ꯭ꯔꯣ ꯅꯤꯄꯥꯟꯒꯨꯝꯕꯗ ꯆꯠꯁꯦ ꯎꯝ ꯑꯗꯨ ꯅꯪ ꯀꯅꯥ ꯀꯅꯥ ꯈꯣꯝꯃꯛꯀꯦꯕ꯭ꯔꯣ ꯑꯣꯀꯦ ꯍꯣꯏ ꯍꯣꯏ ꯑꯩꯁꯨ ꯁꯣꯝꯗꯒꯤ ꯏꯃꯥꯟꯅꯕꯤ ꯑꯃ ꯄꯨꯔꯛꯑꯒꯦ ꯑꯗꯨꯒ ꯄꯨꯟꯅ ꯆꯠꯃꯤꯟꯅꯁꯦ ꯎꯝ ꯍꯣꯏ ꯑꯗꯨ ꯄꯨꯡ ꯀꯌꯥꯒꯨꯝꯕꯗ ꯍꯟꯒꯅꯤ ꯑꯗꯨ ꯌꯥꯝ ꯊꯦꯡꯒꯗꯧꯕ ꯑꯣꯏꯔꯒꯗꯤ ꯊꯦꯡꯒꯗꯧꯕ ꯑꯣꯏꯔꯒꯗꯤ ꯂꯦꯛꯄ ꯑꯃ ꯅꯠꯇ꯭ꯔꯒ ꯀꯩꯅꯣ ꯇꯧꯕ ꯑꯃ ꯑꯗꯨꯝ ꯇꯧꯕꯗꯤ ꯎꯝ ꯑꯣ ꯃꯣꯏ ꯂꯦꯛꯐꯝ ꯖꯒꯥ ꯄꯤꯗꯕ꯭ꯔꯣ ꯂꯩꯇꯕ꯭ꯔꯥ ꯑꯗꯣꯝꯗ ꯎꯝ ꯍꯥꯏꯕꯗꯤ ꯑꯩꯈꯣꯏꯗꯤ ꯂꯝ ꯑꯊꯥꯞꯄꯗꯒꯤ ꯂꯥꯛꯀꯗꯧꯕꯅꯤꯅꯀꯣ ꯃꯐꯝꯁꯦ ꯑꯃꯨꯛꯀ ꯍꯟꯕꯗ ꯌꯥꯝꯅ ꯐꯔꯛ ꯇꯥꯅꯦꯕ ꯎꯝ ꯎꯝ ꯍꯣꯏ ꯑꯗꯨꯗꯤ ꯍꯌꯦꯡ ꯑꯗꯨꯝ ꯊꯦꯡꯅꯔꯁꯦ ꯎꯝ ꯍꯣꯏ ꯍꯣꯏ ꯊꯝꯃꯦ ꯊꯝꯃꯦ